ꯑꯩꯈꯣꯏ ꯃꯅꯤꯄꯨꯔꯒꯤ ꯌꯨꯇꯨꯕ ꯆꯦꯅꯦꯜꯗ ꯑꯩꯈꯣꯏꯒꯤ ꯆꯥꯛꯀ ꯌꯥꯝ ꯆꯥꯅꯤꯡꯗ꯭ꯔ ꯃꯇꯝꯗ ꯑꯩꯈꯣꯏꯒꯤ ꯃꯩꯀꯥꯞꯄꯤ ꯈꯨꯃꯟ ꯑꯗꯨꯒ ꯆꯥꯕꯗ ꯉꯥꯎꯖꯩ ꯃꯣꯏꯒꯤ ꯃꯣꯏꯅ ꯆꯥꯕ ꯃꯋꯣꯡ ꯑꯩꯈꯣꯏꯒꯤ ꯊꯣꯡꯉꯤꯕ ꯃꯋꯣꯡ ꯆꯥꯕꯒꯤ ꯉꯥꯎꯖꯩꯒꯤ ꯅꯨꯄꯤꯗꯨꯅꯒ ꯊꯣꯡꯉꯤꯕ ꯃꯋꯣꯡꯒꯗꯣ ꯌꯥꯝꯅ ꯅꯨꯡꯁꯤ ꯑꯗꯨ ꯌꯥꯝꯅ ꯄꯥꯝꯖꯩ ꯑꯗꯨꯒ ꯑꯇꯣꯞꯄ ꯑꯇꯩꯒꯤ ꯆꯦꯅꯦꯜꯗ ꯗ꯭ꯌꯥꯡꯖꯤ ꯗꯥꯎ ꯖꯥꯎꯒꯦ ꯍꯏꯅ ꯑꯩꯈꯣꯏꯒꯤ ꯃꯥꯁꯦ ꯖꯄꯥꯅꯤꯁꯂ ꯆꯥꯏꯅꯤꯁꯂ ꯑꯃ ꯗꯤ ꯑꯣꯏ ꯑꯗꯣ ꯃꯥꯅ ꯊꯣꯡꯂꯒ ꯁꯦꯝꯕꯁꯦ ꯑꯁꯨꯛꯀꯤ ꯃꯇꯤꯛ ꯌꯥꯝꯅ ꯍꯥꯎꯗꯧꯕ ꯃꯥꯟꯕ ꯑꯈꯣꯏꯒꯤ ꯋꯥꯗꯅꯁꯨ ꯇꯧꯕ ꯑꯗꯨꯒ ꯌꯨꯝꯗ ꯂꯩꯕ ꯑꯣꯚꯦꯟ ꯅꯨꯡꯕꯦꯟ ꯂꯣꯏꯒꯤ ꯍꯣꯝ ꯃꯦꯗ ꯉꯥꯛꯇ ꯑꯣꯏꯕꯗꯣ ꯑꯗꯨꯁꯨ ꯌꯥꯝꯅ ꯅꯨꯡꯉꯥꯏ